ꯍꯂꯣ ꯑ ꯃꯥꯅꯦ ꯃꯥꯅꯦ ꯀꯥꯂꯦꯟꯒꯤꯗꯤ ꯑꯩꯈꯣꯏ ꯍꯧꯖꯤꯛ ꯃꯇꯝꯒꯤ ꯑꯣꯏꯕ ꯀꯩꯅꯣ ꯑꯩꯈꯣꯏꯒꯤ ꯆꯔꯥ ꯃꯥꯏꯔꯦꯟ ꯍꯥꯏꯗ꯭ꯔ ꯃꯥꯏꯔꯦꯟ ꯑꯄꯤꯛꯄꯗꯣ ꯑꯗꯨ ꯌꯥꯎꯏ ꯊꯕꯤ ꯌꯥꯎꯏ ꯒꯖꯔ ꯌꯥꯎꯏ ꯑꯗꯩ ꯆꯝꯐꯨꯠ ꯍꯋꯥꯏ ꯌꯥꯎꯏ ꯍꯋꯥꯏꯊ꯭ꯔꯥꯛ ꯑꯗꯩ ꯗꯁꯀꯨꯁꯥ ꯑꯗꯨꯝ ꯌꯦꯟꯁꯥꯡꯕꯨꯗꯤ ꯃꯈꯜ ꯑꯗꯨꯝ ꯁꯨꯅ ꯂꯩꯌꯦ ꯀꯔꯤ ꯀꯔꯤ ꯄꯥꯝꯕꯤꯔꯤꯅꯣ ꯑꯦ ꯐꯪꯏ ꯐꯪꯏ ꯑꯦ ꯐꯪꯏ ꯐꯪꯏ ꯇꯣꯔꯕꯣꯠ ꯂꯩ ꯈꯣꯡꯗ꯭ꯔꯨꯝ ꯂꯩ ꯇꯣꯔꯕꯣꯠ ꯂꯩ ꯁꯦꯕꯣꯠ ꯂꯩꯀꯣ ꯑꯗꯨꯒ ꯊꯣꯛꯂꯛꯇꯕꯩ ꯇꯥꯡꯏ ꯁꯦꯕꯣꯠꯇꯤ ꯈꯔ ꯑꯗꯨꯒ ꯅꯝꯕ꯭ꯔꯥ ꯂꯩ ꯌꯥꯏꯄꯟ ꯂꯩ ꯑꯗꯨꯝ ꯃꯥꯏꯔꯦꯟꯁꯦ ꯁꯥꯏꯁ ꯁꯥꯏꯁꯀꯤ ꯃꯈꯥ ꯄꯣꯜꯂꯦ ꯀꯨꯟ ꯄꯤꯕ ꯂꯩ ꯀꯨꯟꯊ꯭ꯔꯥ ꯄꯤꯕ ꯂꯩ ꯅꯤꯐꯨ ꯄꯤꯕ ꯂꯩ ꯃꯥꯏ ꯁꯥꯏꯁ ꯁꯥꯏꯁꯇ ꯂꯩꯌꯦ ꯂꯩꯕꯗꯤ ꯀꯥꯂꯦꯟ ꯊꯕꯤꯁꯦ ꯀꯦꯖꯤꯗ ꯅꯤꯐꯨ ꯑꯣꯜꯂꯦ ꯑꯗꯨ ꯑꯣ ꯑꯣ ꯌꯥꯏꯌꯦ ꯌꯥꯏꯌꯦ ꯑꯗꯨ ꯊꯕꯤ ꯑꯁꯥꯡꯕ ꯀꯩꯅꯣ ꯑꯩꯈꯣꯏꯒꯤ ꯀꯩ ꯍꯥꯏꯇꯥꯔꯦ ꯍꯥꯏꯕ꯭ꯔꯤꯠ ꯍꯥꯏꯒꯗ꯭ꯔꯥ ꯑꯗꯨꯁꯨ ꯌꯥꯎꯏ ꯀꯥꯂꯦꯟ ꯊꯕꯤꯁꯨ ꯌꯥꯎꯏ ꯑꯥ ꯌꯥꯏꯌꯦ ꯑ ꯑꯧ ꯇꯣꯔꯕꯣꯠ ꯌꯥꯎꯋꯦ ꯇꯣꯔꯕꯣꯠꯁꯦ ꯈꯔꯗꯤ ꯇꯥꯡꯏꯌꯦ ꯏꯆꯦ ꯑꯃꯗ ꯇꯣꯔꯕꯣꯠꯇꯣ ꯑꯗꯨꯝ ꯌꯥꯝ ꯄꯤꯛꯇ ꯄꯤꯛꯄꯕꯨꯗꯤ ꯅꯠꯇꯦꯕꯀꯣ ꯑꯩꯉꯣꯟꯗ ꯂꯩꯔꯤꯁꯦ ꯑꯗꯣ ꯑꯃꯗ ꯆꯥꯃ ꯌꯥꯡꯈꯩ ꯑꯗꯨꯃꯥꯏ ꯑꯣꯏꯌꯦ ꯆꯥꯃ ꯀꯨꯟ ꯄꯤꯕꯁꯨ ꯂꯩ ꯂꯩꯕꯗꯤ ꯑꯗꯨꯒ ꯇꯣꯔꯕꯣꯠꯇꯤ ꯑꯗꯨꯝ ꯑꯩꯈꯣꯏꯒꯤ ꯆꯤꯡꯒꯤ ꯑꯁꯥꯡꯕꯤꯗꯣ ꯑꯗꯨꯅꯦꯕ ꯌꯥꯎꯋꯦ ꯌꯥꯎꯋꯦ ꯒꯖꯔ ꯂꯩ ꯀꯣꯕꯤ ꯐꯨꯜ ꯂꯩ ꯑꯗꯨꯝ ꯂꯩꯌꯦ ꯃꯔꯣꯏ ꯃꯄꯥꯡ ꯍꯥꯏꯔꯁꯨ ꯃꯈꯟ ꯃꯈꯜ ꯁꯨꯅꯕ ꯂꯩꯌꯦ ꯑꯗꯨꯝ ꯂꯥꯛꯄꯤꯌꯣ ꯀꯗꯥꯏꯋꯥꯏꯗꯩꯅꯣ ꯐꯣꯟ ꯇꯧꯕꯤꯔꯛꯏꯁꯤꯕꯣ ꯑꯣ ꯑꯗꯣ ꯑꯩꯈꯣꯏ ꯏꯁꯥ ꯂꯥꯛꯄꯤꯗꯣꯏꯔ ꯅꯠꯇ꯭ꯔꯒ ꯍꯣꯝ ꯗꯤꯂꯤꯚꯔꯤꯒꯤꯔ ꯇꯧꯕꯤꯔꯛꯏꯁꯤꯕꯣ ꯑꯥ ꯇꯧ ꯍꯣꯏ ꯑꯩꯗꯣ ꯑꯩꯁꯨꯅꯦ ꯊꯣꯡꯖꯨꯗꯩꯅꯦ ꯍꯥꯏꯕꯁꯤꯗ ꯑꯩꯈꯣꯏꯒꯤ ꯂꯥꯞꯅ ꯇꯧꯔꯛꯄꯅꯤꯅ ꯍꯣꯝ ꯗꯤꯂꯤꯚꯔꯤꯒꯤ ꯃꯥꯜꯂꯛꯑꯕ ꯑꯗꯨꯒꯤ ꯑꯩꯅ ꯍꯪꯖꯔꯛꯏꯁꯦ ꯌꯥꯏꯌꯦ ꯌꯥꯏꯌꯦ ꯑꯗꯨꯝ ꯏꯁꯥꯅ ꯑꯄꯥꯝꯕꯗꯣ ꯀꯩꯀꯩ ꯄꯣꯠꯇ ꯀꯦꯖꯤ ꯀꯌꯥ ꯀꯌꯥ ꯄꯥꯝꯃꯤꯅꯣ ꯈꯣꯠꯂꯤꯅꯣ ꯍꯥꯏꯕꯗꯣ ꯑꯗꯨꯒꯤ ꯀꯩꯅꯣꯗꯨꯃ ꯍꯥꯏꯕꯤꯔꯛꯑꯣꯕ ꯑꯗꯨꯒ ꯑꯩ ꯑꯗꯨꯝ ꯍꯣꯝ ꯗꯤꯂꯤꯚꯔꯤ ꯇꯧꯖꯔꯛꯀꯦ ꯌꯥꯏꯌꯦ ꯂꯩꯌꯦ ꯂꯩꯌꯦ ꯀꯥꯔꯣꯠ ꯑꯈꯥꯕꯤ ꯑ ꯂꯩꯌꯦ ꯂꯩꯌꯦ ꯀꯥꯔꯣꯠ ꯑꯈꯥꯕꯤꯗꯣ ꯀꯦꯖꯤꯗ ꯀꯦꯖꯤꯗ ꯁꯤꯛꯁꯇꯤ ꯂꯩꯌꯦ ꯃꯥꯁꯦ

ꯑꯥ ꯌꯥꯅꯤ ꯌꯥꯅꯤ ꯍꯌꯦꯡ ꯑꯗꯨꯝ ꯇꯧꯖꯔꯛꯀꯦ ꯌꯥꯅꯤ ꯄꯣꯠꯇꯨꯗꯪ ꯏꯁꯥꯅ ꯁꯦꯂꯦꯛ ꯇꯧꯕꯤꯔꯛꯑꯣ ꯑꯗꯨꯒ ꯍꯣꯏ ꯑꯗꯣ ꯀꯩꯅꯣꯗꯤ ꯍꯣꯏ ꯌꯥꯏꯌꯦ ꯌꯥꯏꯌꯦ ꯑꯗꯨꯁꯤꯡꯗꯣ ꯂꯣꯏ ꯂꯩꯌꯦ ꯏꯁꯥ ꯑꯄꯥꯝꯕ ꯀꯦꯖꯤꯗꯣ ꯀꯦꯖꯤ ꯀꯌꯥ ꯄꯥꯝꯃꯤꯅꯣ ꯈꯣꯠꯂꯤꯅꯣ ꯍꯥꯏꯕꯗꯣ ꯑꯗꯨꯒ ꯇꯧꯔꯒ ꯑꯩ ꯄ꯭ꯔꯥꯏꯁꯇꯨꯒ ꯀꯩꯒ ꯇꯧꯔꯒ ꯊꯥꯖꯔꯛꯑꯒꯦꯕ ꯑꯗꯨꯒ ꯑꯗꯨꯝ ꯍꯣꯏ ꯍꯣꯏ ꯍꯣꯏ ꯑꯗꯨꯏ ꯃꯇꯨꯡꯏꯟꯅꯅꯦ ꯑꯩꯁꯨ ꯄ꯭ꯔꯥꯏꯁꯇꯨꯁꯨ ꯀꯩꯅꯣ ꯇꯧꯔꯛꯑꯒꯦ ꯑꯗꯨꯒ ꯑꯗꯨꯝ ꯃꯌꯥꯝ ꯂꯧꯔꯛꯑꯗꯤ ꯑꯩꯈꯣꯏ ꯈꯔꯁꯨ ꯑꯣꯐꯔ ꯑꯗꯨꯝ ꯄꯤꯕꯅꯤꯗ ꯑꯗꯩ ꯌꯦꯟꯁꯥꯡ ꯅꯥꯄꯤꯅꯤꯅ ꯌꯥꯝ ꯗꯤꯂꯤꯚꯔꯤ ꯆꯥꯔꯖꯁꯦ ꯃꯐꯝ ꯃꯐꯝꯒꯤꯗꯤ ꯃꯈꯥ ꯄꯣꯜꯂꯤꯕꯀꯣ ꯑꯗꯣ ꯀꯩꯅꯣꯗꯤ ꯇꯧꯕꯅꯤꯅ ꯆꯥꯃꯗꯤ ꯌꯧꯗꯧ ꯃꯥꯟꯗꯦ ꯑꯗꯨ ꯗꯤꯂꯤꯚꯔꯤ ꯆꯥꯔꯖꯇꯤ ꯃꯣꯏ ꯗꯤꯂꯤꯚꯔꯤ ꯁꯥꯔꯚꯤꯁ ꯇꯧꯕ ꯀꯥꯡꯕꯨꯅ ꯀꯩꯅꯣ ꯑꯣꯏꯕꯅꯤꯕ ꯑꯗꯨꯕꯨ ꯃꯌꯥꯝꯒꯤ ꯑꯣꯏꯕ ꯔꯦꯟꯁ ꯑꯃꯗꯤ ꯂꯩꯌꯦ ꯑꯗꯨꯅ ꯐꯤꯞꯇꯤꯗꯤ ꯈꯤꯇꯪ ꯍꯦꯜꯂꯛꯇꯣꯏ ꯃꯥꯜꯂꯦ ꯈꯤꯇꯪ ꯂꯝꯗꯣ ꯈꯤꯇꯪ ꯂꯥꯞꯅꯕ ꯑꯣꯏꯗꯅ ꯍꯟꯗ꯭ꯔꯦꯠꯇꯤ ꯌꯧꯗꯧ ꯃꯥꯟꯗꯦ ꯍꯣꯏ ꯍꯣꯏ ꯍꯣꯏ ꯌꯥꯏꯌꯦ ꯌꯥꯏꯌꯦ ꯑꯩ ꯑꯗꯨꯝ ꯅꯝꯕꯔ ꯀꯩꯅꯣꯁꯤꯗ ꯑꯗꯨꯝ ꯇꯧꯔꯒ ꯑꯗꯨꯝ ꯀꯥꯞꯄꯤꯔꯛꯑꯣ ꯌꯥꯅꯤ ꯑꯣ ꯑꯗꯨꯗꯤ ꯑꯩ ꯍꯣꯔꯦꯟꯗꯣ ꯑꯗꯨꯝ ꯀꯩꯅꯣꯗꯣ ꯅꯨꯡꯉꯥꯏꯅꯕ ꯂꯤꯁꯇꯣ ꯊꯥꯖꯔꯛꯑꯒꯦꯕ ꯑꯗꯨꯒ ꯍꯌꯦꯡꯗꯣ ꯍꯌꯦꯡ ꯅꯨꯡꯗꯥꯡꯋꯥꯏꯔꯝ ꯑꯣꯏꯅ ꯗꯤꯂꯤꯚꯔꯤ ꯇꯧꯖꯔꯛꯀꯦꯀꯣ ꯍꯣꯏ ꯍꯣꯏ ꯐꯅꯤ ꯐꯅꯤ ꯅꯨꯡꯉꯥꯏꯖꯔꯦ ꯑꯗꯨꯗꯤ ꯑ